ꯑꯩꯅ ꯍꯥꯟꯅ ꯑꯔꯤꯕ ꯃꯇꯝꯒꯤ ꯄꯩꯁꯥꯁꯤꯡ ꯃꯈꯥꯏ ꯆꯞꯄꯤꯁꯤꯡ ꯁꯤꯀꯤ ꯆꯞꯄꯤꯁꯤꯡ ꯈꯣꯝꯖꯤꯟꯗꯨꯅ ꯊꯝꯕ ꯑꯁꯤ ꯍꯧꯖꯤꯛꯀꯤ ꯆꯠꯅꯕꯤ ꯍꯧꯖꯤꯛꯀꯤ ꯑꯍꯣꯡꯕꯁꯤꯒꯤ ꯃꯇꯨꯡꯏꯟꯅ ꯑꯣꯏ ꯄꯩꯁꯥ ꯀꯌꯥ ꯑꯣꯏꯒꯅꯤ ꯍꯥꯏꯔꯒꯗꯤ ꯍꯧꯖꯤꯛ ꯑꯩꯅ ꯈꯣꯝꯖꯤꯟ ꯇꯥꯁꯤꯜꯂꯤꯕ ꯑꯁꯤ ꯌꯦꯡꯉꯒ ꯍꯧꯖꯤꯛ ꯂꯨꯄꯥ ꯆꯥꯝꯃꯉꯥꯔꯣꯝꯒꯤ ꯑꯣꯏꯒꯅꯤ